ꯍꯦꯂꯣ ꯊꯂꯣ ꯑꯩ ꯈꯣꯡꯎꯞ ꯑꯃꯇ ꯂꯩꯖꯒꯦꯑꯅ ꯈꯣꯡꯎꯞ ꯌꯣꯟꯕ ꯗꯨꯀꯥꯟ ꯃꯍꯥꯖꯣꯟ ꯅꯠꯇ꯭ꯔꯣ ꯑꯩꯁꯦ ꯑꯩꯈꯣꯏꯒꯤ ꯄꯥꯠꯇ ꯀꯨꯝꯕꯗ ꯇꯣꯡꯅꯉꯥꯏꯒꯤ ꯕꯨꯠ ꯑꯝꯇꯒ ꯑꯗꯨꯒ ꯂꯥꯛꯄ꯭ꯔꯣ ꯈꯣꯡꯎꯞꯇꯣ ꯀꯔꯝ ꯀꯔꯝꯕ ꯈꯣꯡꯎꯞ ꯂꯩꯒꯦ ꯑꯦ ꯑꯣ ꯑꯗꯨꯗꯤ ꯑꯩꯈꯣꯏ ꯑꯉꯥꯡꯒꯤ ꯈꯣꯡꯎꯞ ꯑꯩꯈꯣꯏ ꯁ꯭ꯀꯨꯜ ꯆꯠꯄꯗ ꯈꯣꯡꯎꯞ ꯑꯃꯇꯪ ꯂꯩꯖꯒꯦꯅꯦ ꯁ꯭ꯀꯨꯜ ꯆꯠꯄꯗ ꯇꯣꯡꯅꯤꯡꯉꯥꯏ

ꯈꯣꯡꯎꯞꯁꯤ ꯑꯩ ꯑꯉꯥꯡ ꯁ꯭ꯀꯨꯜꯒꯤꯅꯤꯅ ꯍꯥꯏꯗꯤ ꯔꯕꯔꯒꯤ ꯑꯣꯏꯔꯁꯨ ꯌꯥꯏ ꯑꯗꯨꯒ ꯑꯩꯈꯣꯏꯒꯤ ꯂꯦꯗꯔꯒꯤꯒꯨꯝꯕ ꯑꯣꯏꯔꯁꯨ ꯌꯥꯏ ꯑꯥ ꯌꯥꯝ ꯆꯥꯎꯕ ꯅꯠꯇꯦꯗ ꯀ꯭ꯂꯥꯁ ꯁꯤꯛꯁ ꯁꯕꯦꯟ ꯇꯝꯕꯒꯤꯅꯤꯗ ꯎꯝ ꯁꯤꯛꯁꯀꯨꯝꯕ ꯁꯕꯦꯟꯒꯨꯝꯕ ꯑꯗꯨꯝ ꯆꯥꯏ ꯑꯉꯥꯡꯁꯤ ꯍꯥ ꯏꯆꯥ ꯅꯨꯄꯥꯁꯤ ꯁꯤꯒꯤ ꯑꯩꯈꯣꯏ ꯁꯔꯀꯥꯔ ꯁ꯭ꯀꯨꯜꯗ ꯀꯥꯏꯗ ꯑꯩꯈꯣꯏ ꯁꯥꯅꯥꯇꯣꯝꯕ ꯍꯥꯏ ꯁ꯭ꯀꯨꯜꯗ

ꯄꯤꯔꯛꯏ ꯑꯗꯨ ꯃꯣꯏ ꯈꯣꯡꯎꯞꯇꯨ ꯌꯥꯗꯕ ꯀꯨꯏꯅ ꯆꯠꯇꯕ ꯌꯥꯎꯗꯦ

ꯑꯥ ꯑꯣ ꯑꯗꯨ ꯑꯗꯣꯝꯗ ꯆꯠꯈ꯭ꯔꯦ ꯀꯩꯅꯣꯗꯣ ꯈꯣꯡꯎꯞꯇꯨ ꯑꯩ ꯑꯃꯇ ꯂꯩꯖꯒꯦ ꯃꯃꯜꯅ ꯀꯌꯥ ꯀꯌꯥ ꯌꯣꯟꯒꯦ ꯀꯃꯥꯏ ꯇꯧꯒꯦ ꯑꯩ ꯉꯁꯤ ꯅꯣꯡ ꯅꯤꯅꯤ ꯁꯤꯒꯤ ꯃꯅꯨꯡꯗ ꯆꯠꯊꯣꯛꯂꯛꯀꯦ ꯃꯃꯜ ꯀꯌꯥ ꯀꯌꯥ ꯂꯩꯒꯦ ꯀꯔꯝ ꯇꯧꯒꯦ ꯑꯣ ꯂꯦꯗꯔꯒꯤꯗꯨ ꯂꯧꯖꯒꯦ ꯉꯁꯤ ꯍꯨꯝꯅꯤ ꯃꯨꯛ ꯂꯩꯔꯒ ꯂꯥꯛꯑꯒꯦꯀꯣ ꯌꯥꯕꯤꯕ꯭ꯔꯣ ꯃꯥꯍꯥꯖꯣꯟ ꯍꯣꯏ ꯍꯣꯏ ꯍꯣꯏ ꯁꯣꯏꯗꯅ ꯑꯩ ꯂꯥꯛꯆꯔꯒꯦ ꯎꯝ ꯎꯝ